ꯑꯩꯅ ꯍꯟꯗꯛ ꯑꯥꯃꯥꯖꯣꯟꯗꯒꯤ ꯁꯟꯁꯤꯜꯛ ꯁꯝꯄꯨ ꯑꯃ ꯀꯛꯆꯩ ꯃꯁꯤꯒꯤ ꯄ꯭ꯔꯥꯏꯁꯅꯕꯨ ꯂꯨꯄꯥ ꯆꯍꯨꯝ ꯌꯥꯡꯈꯩꯗ ꯀꯛꯆꯔꯨꯕꯅꯤ ꯃꯁꯤ ꯑꯩꯅ ꯐꯒꯗ꯭ꯔꯥ ꯍꯥꯏꯅ ꯀꯛꯆꯔꯨꯕꯅꯤ ꯑꯗꯨꯕꯨ ꯁꯝꯁꯦ ꯍꯦꯛ ꯌꯦꯡꯕꯗ ꯃꯄꯣꯞ ꯀꯥꯏꯕꯗ ꯍꯥꯏꯕꯗꯨꯁꯨ ꯑꯣꯏꯔꯦ ꯑꯗꯨꯒ ꯃꯇꯣꯜꯁꯨ ꯄꯣꯛꯈꯥꯏ ꯁꯝꯁꯦ ꯑꯃꯒ ꯑꯃꯒ ꯆꯨꯁꯤꯟꯅꯗꯦ ꯌꯥꯝꯅ ꯐꯖꯗꯦ ꯑꯗꯨꯒ ꯂꯨꯄꯧꯁꯤꯁꯨ ꯌꯥꯝꯅ ꯊꯥꯡꯉꯦ ꯂꯨꯄꯧꯁꯤꯅ ꯌꯥꯝꯅ ꯊꯥꯡꯕꯅ ꯃꯔꯝ ꯑꯣꯏꯔꯒ ꯁꯝꯁꯦ ꯌꯥꯝꯅ ꯊꯥꯎ ꯇꯩꯕꯗꯁꯨ ꯁꯝꯄꯨ ꯂꯨꯕꯗꯁꯨ ꯏꯔꯨꯖꯕꯗꯁꯨ ꯑꯦꯅꯤ ꯑꯃꯗ ꯍꯦꯛꯇ ꯁꯝ ꯍꯥꯠꯄꯗꯕꯨ ꯑꯣꯏꯔꯁꯨ ꯍꯦꯛꯇ ꯅꯨꯡꯉꯥꯏꯐꯝ ꯈꯪꯗꯦ ꯁꯝꯄꯨꯁꯤꯅ ꯃꯔꯝ ꯑꯣꯏꯗꯨꯅ ꯁꯟꯁꯤꯜꯛ ꯍꯥꯏꯔꯤꯕ ꯁꯝꯄꯨ ꯑꯁꯤ ꯌꯥꯝꯅ ꯅꯨꯡꯉꯥꯏꯇꯦ ꯂꯨꯄꯧ ꯌꯥꯝꯅ ꯊꯥꯡꯕ ꯍꯥꯏꯕꯗꯣ ꯑꯣꯏ ꯁꯝꯁꯦ ꯌꯥꯝꯅ ꯀꯦꯜꯂꯦ ꯑꯗꯨꯅ ꯁꯝꯁꯦ ꯌꯥꯝꯅ ꯀꯦꯜꯂꯦ ꯁꯝꯁꯨ ꯌꯥꯝꯅ ꯐꯠꯇ꯭ꯔꯦ ꯃꯁꯤꯒꯤ ꯁꯝꯄꯨ ꯑꯁꯦ ꯌꯥꯝꯅ ꯐꯔꯝꯒꯗ꯭ꯔꯅ ꯈꯜꯂꯨꯕꯅꯤ ꯁꯟꯁꯤꯜꯛꯁꯤ ꯌꯥꯝꯅꯗꯤ ꯑꯩꯒꯤ ꯑꯣꯏꯅꯗꯤ ꯁꯟꯁꯤꯜꯛꯁꯦ ꯃꯌꯥꯝꯗ ꯀꯥꯟꯅꯔꯕꯁꯨ ꯑꯩꯒꯤꯗꯤ ꯑꯣꯏꯅ ꯁꯟꯁꯤꯜꯛꯁꯦ ꯑꯩꯉꯣꯟꯗꯗꯤ ꯁꯨꯡꯀꯥꯟ ꯀꯥꯟꯅꯗ꯭ꯔꯦ ꯃꯁꯤꯒꯤ ꯂꯨꯄꯧꯁꯤꯅ ꯃꯔꯝ ꯑꯣꯏꯔꯒ ꯀꯣꯛꯁꯦ ꯌꯥꯝꯅ ꯅꯨꯡꯉꯥꯏꯇꯦ ꯍꯥꯀꯠꯆꯩ ꯁꯝꯁꯦ ꯌꯦꯡꯕꯗ ꯍꯥꯠꯄꯗꯁꯨ ꯅꯨꯡꯉꯥꯏꯕ ꯍꯥꯏꯕꯗꯣ ꯑꯣꯏꯗ꯭ꯔꯦ ꯑꯗꯨꯗꯨꯅ ꯃꯄꯣꯞ ꯀꯥꯏ ꯃꯇꯣꯜ ꯄꯣꯛꯈꯥꯏ ꯁꯤꯅ ꯃꯔꯝ ꯑꯣꯏꯗꯨꯅ ꯁꯟꯁꯤꯜꯛꯁꯦ ꯑꯩꯉꯣꯟꯗ ꯌꯥꯝꯅꯁꯨ ꯆꯨꯅꯗꯦ ꯃꯗꯣ ꯃꯃꯟꯗꯤ ꯌꯥꯝꯅꯁꯨ ꯇꯥꯡꯉꯦ ꯑꯗꯨꯒ ꯑꯩꯉꯣꯟꯗꯅ ꯌꯥꯝꯅꯁꯨ ꯆꯥꯟꯅꯗꯦ ꯁꯝꯁꯦ ꯑꯗꯨꯝ ꯀꯦꯜꯂꯦ ꯅꯨꯡꯉꯥꯏꯇꯦ ꯀꯣꯛꯁꯦ ꯑꯗꯨꯝ ꯍꯥꯀꯠꯆꯔꯦ ꯂꯨꯄꯧꯁꯤꯅ ꯑꯗꯨꯝ ꯍꯣꯠꯂꯦ ꯀꯣꯛꯁꯦ ꯑꯗꯨꯅ ꯁꯟꯁꯤꯜꯛꯁꯦ ꯑꯩꯒꯤ ꯑꯣꯏꯅꯗꯤ ꯁꯨꯡꯀꯥꯟ ꯀꯥꯟꯅꯗꯦ ꯍꯥꯏꯕꯗꯣ ꯍꯥꯏꯅꯤꯡꯉꯤ ꯑꯗꯨꯅ ꯄ꯭ꯔꯥꯏꯁꯅ ꯌꯥꯝꯅ ꯇꯥꯡꯕ ꯁꯝꯄꯨꯅ ꯌꯥꯝꯅ ꯐꯠꯇꯕ ꯏꯔꯨꯖꯕꯗ ꯑꯣꯏꯔꯕꯁꯨ ꯁꯝ ꯍꯥꯠꯄꯗꯕꯨ ꯑꯣꯏꯔꯕꯁꯨ ꯁꯝꯄꯨꯁꯤꯕꯨ ꯍꯦꯛ ꯁꯤꯖꯤꯟꯅꯕ ꯃꯇꯝꯗ ꯑꯩꯉꯣꯟꯗ ꯅꯨꯡꯉꯥꯏꯕ ꯍꯥꯏꯕꯗꯣ ꯑꯣꯏꯗꯦ